ꯑꯉꯥꯡꯒꯤ ꯁ꯭ꯀꯨꯜ ꯈꯣꯡꯎꯞ ꯈꯔ ꯂꯧꯖꯒꯦ ꯅꯝꯕꯔꯗꯤ ꯑꯉꯥꯡꯒꯤꯗꯤ ꯅꯝꯕꯔ ꯐꯥꯏꯚ ꯅꯝꯕꯔ ꯐꯥꯏꯚꯀꯤ ꯈꯣꯡꯎꯞꯁꯤ ꯗꯔꯖꯟ ꯑꯃ ꯄꯤꯕꯤꯔꯛꯑꯣ ꯏꯁꯄꯣꯔꯠ ꯁꯨꯁꯁꯨ ꯈꯔ ꯑꯗꯨꯝ ꯍꯥꯞꯄꯤꯔꯛꯑꯣ ꯗꯔꯖꯟ ꯑꯃꯃꯝ ꯑꯣꯏꯅ ꯍꯥꯞꯄꯤꯔꯛꯑꯣ ꯍꯣꯏ ꯅꯝꯕꯔ ꯐꯥꯏꯚꯀꯤꯗ ꯑꯗꯨ ꯅꯝꯕꯔ ꯅꯝꯕꯔ ꯈꯔ ꯁꯥꯏꯖ ꯑꯆꯧꯕꯗꯁꯨ ꯑꯗꯨꯝ ꯍꯥꯞꯄꯤꯔꯛꯑꯣ ꯅꯝꯕꯔ ꯁꯤꯛꯁ ꯁꯕꯦꯟꯗꯁꯨ ꯑꯗꯨꯝ ꯈꯔ ꯗꯔꯖꯟ ꯑꯃꯃꯝ ꯑꯗꯨꯝ ꯍꯥꯞꯄꯤꯔꯛꯑꯣ ꯍꯣꯏ ꯁ꯭ꯀꯨꯜꯒꯤ ꯉꯥꯛꯇ ꯑꯗꯨꯝ ꯂꯧꯖꯔꯒꯦ ꯑꯥ ꯅꯨꯄꯤꯒꯤꯁꯨ ꯌꯥꯎꯔꯦ ꯅꯨꯄꯥꯒꯤꯁꯨ ꯑꯗꯨꯝ ꯌꯥꯟꯅꯔꯒ ꯑꯗꯨꯝ ꯄꯤꯕꯤꯔꯣ ꯍꯣꯏ ꯍꯣꯏ ꯇꯪꯈꯥꯏ ꯇꯪꯈꯥꯏ ꯑꯣꯏꯅ ꯑꯥ ꯁꯤꯒꯤꯗꯤ ꯗꯤꯂꯤꯕꯔꯤ ꯑꯗꯨꯝ ꯇꯧꯕꯤꯔꯣ ꯇꯦꯛꯆꯝ ꯕꯖꯥꯔꯗ ꯑꯣꯏꯗꯣꯏꯕ ꯈꯣꯡꯅꯥꯡ ꯑꯅꯤ ꯀꯥꯔꯛꯇ ꯑꯧ ꯄꯝ ꯁꯨꯁ ꯄꯝ ꯁꯨꯁꯇꯁꯨ ꯑꯗꯨꯝ ꯍꯥꯞꯄꯤꯔꯛꯑꯣ ꯈꯔ ꯗꯔꯖꯟ ꯑꯃꯃꯝ ꯍꯥꯞꯄꯤꯔꯛꯑꯣ ꯅꯨꯄꯥ ꯅꯨꯄꯤꯒꯤ ꯑꯧ ꯑꯍꯟꯒꯤ ꯑꯣꯏꯗꯣꯏꯅꯤ ꯑꯣ ꯑꯣ ꯔꯕꯔꯒꯤ ꯈꯣꯡꯎꯞ ꯑꯌꯨꯛ ꯅꯨꯡꯗꯥꯡ ꯇꯣꯡꯕꯒꯤꯗꯨꯁꯨ ꯑꯗꯨꯝ ꯈꯔ ꯂꯧꯖꯔꯒꯦ ꯑꯗꯨꯁꯨ ꯑꯗꯨꯝ ꯍꯥꯞꯄꯤꯔꯛꯑꯣ ꯍꯣꯏ ꯍꯣꯏ ꯃꯉꯥꯃꯨꯛ ꯑꯗꯨꯝ ꯍꯥꯞꯄꯤꯔꯣ ꯍꯣꯏ ꯍꯣꯏ ꯑꯗꯨꯝ ꯇꯧꯕꯤꯔꯛꯑꯣ ꯑꯗꯨꯃꯥꯏꯅ ꯍꯣꯏ ꯍꯣꯏ ꯑꯗꯨꯃꯥꯏꯅ ꯑꯗꯨꯝ ꯇꯧꯔꯁꯤ ꯍꯣꯏ ꯈꯨꯅꯤꯡ ꯑꯋꯥꯡꯕꯗꯁꯨ ꯈꯔ ꯌꯥꯝꯅ ꯀꯥ ꯍꯦꯟꯅ ꯑꯋꯥꯡꯕ ꯅꯠꯇꯕ ꯃꯌꯥꯏ ꯑꯣꯏꯕꯗꯨꯗꯁꯨ ꯈꯔ ꯑꯗꯨꯝ ꯍꯥꯞꯄꯤꯔꯛꯑꯣ ꯈꯣꯡꯎꯞ ꯃꯉꯥ ꯇꯔꯨꯛꯀꯨꯝꯕ ꯃꯆꯨꯗꯤ ꯕ꯭ꯂꯦꯛ ꯀꯨꯝꯕ ꯑꯗꯒꯤ ꯑꯩꯈꯣꯏꯒꯤ ꯀꯩꯅꯣ ꯑꯧ ꯑꯗꯨꯒꯨꯝꯕꯗ ꯈꯔ ꯍꯥꯞꯄꯤꯎ ꯑꯧ ꯈꯤꯇꯪ ꯆꯝꯕꯗ ꯑꯣꯏꯅ ꯍꯥꯞꯄꯤꯔꯛꯑꯣ ꯍꯣꯏ ꯍꯣꯏ ꯑꯧ ꯆꯄꯜꯗꯧ ꯇꯧꯕ ꯑꯗꯨꯒꯨꯝꯕ ꯍꯣꯏ ꯑꯗꯨꯗꯁꯨ ꯃꯉꯥ ꯇꯔꯨꯛ ꯀꯨꯝꯕ ꯑꯗꯨꯝ ꯍꯥꯞꯆꯤꯟꯕꯤꯔꯛꯑꯣ ꯑꯗꯨꯁꯨ ꯌꯥꯏꯌꯦ ꯍꯣꯏ ꯍꯣꯏ ꯑꯍꯣꯏ ꯑꯗꯨꯒꯨꯝꯕꯗꯨ ꯑꯗꯨꯝ ꯍꯥꯞꯄꯤꯔꯛꯑꯣ ꯑꯇꯩ ꯑꯄꯥꯝꯕꯗꯤ ꯑꯣ ꯐꯤ ꯈꯣꯡꯎꯞ ꯑꯍꯟꯅ ꯇꯣꯡꯕ ꯌꯥꯕꯒꯤ ꯐꯤ ꯈꯣꯡꯎꯞꯇꯨꯁꯨ ꯑꯗꯨꯝ ꯈꯔ ꯃꯉꯥ ꯇꯔꯨꯛ ꯀꯨꯝꯕ ꯑꯗꯨꯝ ꯍꯥꯞꯆꯤꯟꯕꯤꯔꯛꯑꯣ ꯑꯍꯣꯏ ꯐꯥꯏꯚ ꯁꯤꯛꯁꯇ ꯑꯗꯨꯝ ꯍꯣꯏ ꯍꯣꯏ ꯑꯗꯨꯗ ꯑꯗꯨ ꯌꯥꯏ ꯑꯗꯨ ꯐꯥꯏꯚ ꯁꯤꯛꯁꯇ ꯑꯗꯨꯝ ꯇꯧꯕꯤꯔꯣ ꯍꯣꯏ ꯍꯣꯏ ꯍꯣꯏ ꯇꯦꯛꯆꯝ ꯕꯖꯥꯔ ꯈꯣꯡꯅꯥꯡ ꯑꯅꯤ ꯀꯥꯔꯛꯇ ꯑꯗꯨꯝ ꯑꯣꯏꯗꯣꯏꯅꯦ ꯈꯣꯡꯅꯥꯡ ꯑꯅꯤ ꯀꯥꯔꯛ ꯍꯥꯏꯔꯒ ꯍꯣꯏ ꯍꯣꯏ ꯑꯩ ꯑꯗꯨꯝ ꯊꯣꯛꯆꯔꯛꯀꯦ ꯑꯗꯨꯝ ꯇꯧꯕꯤꯔꯛꯑꯣ ꯑꯣ ꯍꯣꯏ ꯍꯣꯏ ꯑꯩ ꯑꯗꯨꯗꯣ ꯑꯗꯨ ꯑꯗꯨꯝ ꯍꯣꯔꯦꯟ ꯑꯗꯨꯝ ꯇꯧꯖꯔꯒꯦ ꯁꯦꯟꯗꯟꯗꯁꯨ ꯑꯗꯨꯝ ꯈꯔ ꯍꯥꯞꯄꯤꯔꯛꯑꯣ ꯌꯥꯏꯌꯦ ꯗꯔꯖꯟ ꯑꯃ ꯑꯅꯤꯒꯨꯝꯕ ꯍꯣꯏ ꯍꯣꯏ ꯍꯣꯔꯦꯟ ꯑꯗꯨꯝ ꯉꯥꯡꯅꯔꯁꯤ ꯌꯥꯏ

ꯍꯣꯏ ꯑꯩ ꯑꯗꯨꯝ ꯍꯣꯔꯦꯟ ꯇꯧꯖꯔꯒꯦ ꯍꯣꯏ ꯍꯣꯏ ꯍꯣꯏ ꯍꯣꯏ ꯊꯝꯕꯤꯔꯣ ꯋꯥꯠꯂꯤꯕ꯭ꯔꯣ